ꯑꯩꯈꯣꯏꯒ ꯊꯪꯅꯅ ꯂꯩꯕ ꯔꯕꯤꯌꯥ ꯈꯣꯏꯒꯤ ꯌꯨꯝꯗ ꯍꯥꯟꯅꯗꯤ ꯂꯩ ꯐꯖꯅ ꯍꯧꯔꯝꯃꯤ ꯑꯗꯨꯕꯨ ꯃꯈꯣꯏꯅ ꯍꯣꯠꯅꯗꯕꯗꯒꯤ ꯂꯩꯁꯤꯡ ꯑꯗꯨ ꯃꯇꯝ ꯈꯔ ꯃꯥꯡꯂꯨꯔꯦ ꯑꯩꯅ ꯃꯈꯣꯏꯒꯤ ꯂꯩ ꯊꯥꯕꯒꯤ ꯅꯤꯌꯝ ꯑꯗꯨ ꯐꯖꯅ ꯇꯝꯕꯤꯕꯗꯒꯤ ꯍꯧꯖꯤꯛꯇꯤ ꯒꯥꯔꯗꯦꯟ ꯑꯣꯟꯊꯣꯛꯈꯔꯦ ꯑꯩꯅ ꯃꯈꯣꯏꯗ ꯂꯩ ꯊꯥꯕꯒꯤ ꯅꯤꯌꯣꯝ ꯇꯥꯛꯄꯤꯕ ꯑꯗꯨꯗꯤ ꯑꯁꯤꯅꯤ ꯑꯩꯅ ꯂꯩ ꯃꯔꯨ ꯑꯗꯨ ꯐꯖꯅ ꯍꯨꯟꯖꯤꯜꯂꯣ ꯍꯨꯟꯖꯤꯜꯂꯕ ꯃꯇꯨꯡꯗ ꯍꯧꯔꯛꯂꯅꯤ ꯍꯧꯔꯛꯂꯒ ꯄꯥꯝꯕꯤ ꯑꯗꯣ ꯊꯥꯕ ꯃꯇꯝꯗ ꯂꯩꯕꯥꯛ ꯑꯗꯨ ꯐꯖꯅ ꯀꯣꯝ ꯑꯣꯏꯅ ꯇꯧꯊꯣꯛꯂꯣ ꯇꯧꯊꯣꯛꯂꯒ ꯐꯖꯅ ꯃꯊꯛꯇꯨ ꯍꯣꯝꯍꯜꯂꯣ ꯍꯣꯝꯍꯜꯂꯕ ꯃꯇꯨꯡꯗ ꯐꯖꯅ ꯄꯥꯝꯕꯤ ꯑꯗꯨ ꯊꯥꯕꯤꯔꯣ ꯊꯥꯔꯕ ꯃꯇꯨꯡꯗ ꯏꯁꯤꯡ ꯐꯖꯅ ꯆꯥꯏꯕꯤꯔꯣ ꯆꯥꯏꯕꯤꯔꯕ ꯃꯇꯨꯡꯗ ꯐꯖꯅ ꯃꯁꯤꯒꯤ ꯍꯩ ꯂꯩ ꯑꯁꯤ ꯐꯒꯅꯤ ꯍꯥꯏꯅ ꯑꯩꯅ ꯃꯈꯣꯏꯗ ꯇꯥꯛꯄꯤꯕꯅꯤ ꯑꯗꯨꯗꯒꯤ ꯃꯈꯣꯏꯅ ꯂꯩꯁꯤꯡ ꯊꯥꯕꯒꯤ ꯅꯤꯌꯣꯝ ꯑꯗꯨ ꯑꯩꯅ ꯇꯥꯛꯄꯤꯕꯗꯒꯤ ꯐꯖꯅ ꯊꯥꯈꯔꯦ ꯍꯧꯖꯤꯛꯇꯤ ꯃꯈꯣꯏꯒꯤ ꯏꯃꯨꯡ ꯑꯗꯨ ꯒꯥꯔꯗꯦꯜ ꯑꯃ ꯍꯥꯏꯕꯗꯣ ꯑꯣꯏꯔꯦ